ꯒꯕꯔꯃꯦꯟꯒꯤ ꯑꯣꯏꯕ ꯁꯤ ꯑꯦꯝ ꯑꯦꯁ ꯇꯤ ꯀꯥꯔꯠ ꯄꯥꯏꯔꯒꯗꯤ ꯍꯣꯡꯅ ꯐꯪꯏ ꯍꯥꯏ ꯑꯗꯨ ꯑꯩꯈꯣꯏꯃꯛꯇꯤ ꯑꯗꯨꯃꯥꯏꯅ ꯑꯅꯥ ꯑꯌꯦꯛꯇꯨ ꯄꯩꯁꯥꯁꯦ ꯁꯨꯛ ꯌꯥꯝꯅ ꯆꯪꯏ ꯍꯥꯏꯕꯒꯤ ꯑꯣꯏꯕ ꯂꯩꯖꯗꯦ ꯏꯁꯥꯅꯁꯨ ꯅꯥꯗꯅꯕꯒꯤꯗꯃꯛꯇ ꯌꯣꯒꯒꯤ ꯑꯥꯁꯟꯁꯤꯡ ꯁꯨꯔ꯭ꯌꯅꯃꯁꯀꯥꯔ ꯑꯃꯗꯤ ꯁꯨꯁꯃꯚꯤꯌꯥꯃꯅꯆꯤꯡꯕ ꯃꯌꯥꯝ ꯑꯃ ꯁꯥꯟꯅꯕꯁꯤꯅ ꯑꯩꯈꯣꯏꯗ ꯊꯣꯏꯅ ꯑꯅꯥ ꯑꯌꯦꯛ ꯍꯧꯖꯤꯛ ꯍꯧꯖꯤꯛꯃꯛꯀꯤꯗꯤ ꯂꯩꯇꯦ ꯀꯣꯟꯅꯗꯤ ꯂꯩꯔꯛꯀꯗ꯭ꯔꯥ ꯈꯪꯗꯦ ꯑꯗꯨꯕꯨ ꯑꯍꯣꯡꯕ ꯄꯣꯠ ꯍꯥꯏꯕ ꯁꯤꯃꯛꯇꯗꯤ ꯍꯤꯗꯥꯛꯇ ꯈꯪꯗꯦ ꯀꯔꯤꯗ ꯈꯪꯗꯦ ꯑꯃꯠꯇ ꯌꯥꯝꯅ ꯍꯦꯟꯅ ꯍꯣꯡꯕ ꯄꯣꯠꯇꯤ ꯑꯃꯠꯇ ꯊꯦꯡꯅꯗꯦ